ꯑꯧ ꯏꯟꯗꯣꯟꯆꯥ ꯑꯣ ꯏꯟꯗꯣꯟꯆꯥꯒꯤꯗꯣ ꯂꯧ ꯂꯧꯗꯣ ꯀꯌꯥ ꯂꯧ ꯀꯌꯥꯝ ꯀꯩꯅꯣ ꯀꯌꯥꯝ ꯀꯌꯥ ꯑꯣꯏꯗꯣꯏꯅꯣ ꯑꯥ ꯑꯗꯣ ꯑꯇꯣꯞꯄꯗꯤ ꯍꯥꯏꯒꯤꯕ ꯂꯩꯕ꯭ꯔꯣ ꯂꯩꯇꯕ꯭ꯔꯣ ꯑꯗꯣ ꯂꯧꯖꯦ ꯅꯣꯡꯃꯗ ꯂꯣꯏꯁꯟꯖꯦ ꯍꯥꯏꯔꯤꯔꯤ ꯅꯠꯇ꯭ꯔꯒ ꯀꯃꯥꯏꯅ ꯑꯪ ꯑꯗꯣ ꯁꯥꯏꯅ ꯇꯧꯔꯖꯦ ꯑꯩꯈꯣꯏꯖꯦ ꯂꯧ ꯁꯉꯝꯗ ꯍꯧꯖꯤꯛꯁꯦ ꯃꯤ ꯇ꯭ꯔꯥꯏꯟꯊꯣꯏ ꯇ꯭ꯔꯥꯏꯟꯊꯣꯏ ꯆꯠꯂꯦꯕꯀꯣ ꯅꯨꯄꯥ ꯈꯨꯂꯪꯁꯤꯅ ꯆꯥꯝꯃ꯭ꯔꯤ ꯌꯥꯡꯈꯩ ꯍꯥꯏ ꯇꯥꯔꯦ ꯑꯩ ꯅꯨꯄꯤ ꯑꯣ ꯑꯗꯨꯒ ꯅꯨꯄꯤꯅ ꯅꯨꯄꯤꯅ ꯆꯥꯍꯨꯝ ꯌꯥꯡꯈꯩꯅꯦꯕꯀꯣ ꯑꯗꯣ ꯆꯥꯍꯨꯝ ꯌꯥꯡꯈꯩꯅꯦ ꯑꯗꯨꯗ ꯑꯩꯈꯣꯏꯅ ꯈꯜꯂꯤꯁꯤꯅ ꯅꯨꯄꯥꯒꯩꯅ ꯇꯧꯔꯒ ꯈꯔ ꯇꯥꯊꯣꯛꯑꯒ ꯅꯨꯄꯥꯒꯩꯅ ꯂꯣꯏꯁꯤꯜꯂꯁꯤꯔꯥ ꯅꯣꯡꯃꯗꯗꯤ ꯉꯝꯃꯔꯣꯏ ꯅꯨꯃꯤꯠ ꯍꯨꯝꯅꯤ ꯍꯥꯏ ꯇꯥꯔꯦ ꯑꯗꯨꯃꯥꯏꯅ ꯇꯧꯁꯤꯔꯥꯅ ꯈꯜꯂꯤꯕ ꯑꯗꯨ ꯀꯩ ꯅꯨꯃꯤꯠꯇꯅꯣ ꯏꯟꯗꯣꯟꯆꯥꯒꯤ ꯍꯥꯏꯒꯤꯕꯗꯨꯕꯣ ꯉꯟꯅ ꯑꯗꯨꯗ ꯇꯧꯖꯦ ꯇꯥꯡꯗꯣ ꯑꯗꯨꯗ ꯇꯧꯖꯦꯗꯣ ꯍꯥꯟꯅ ꯍꯥꯏꯕꯤꯔꯛꯑꯒꯗꯤ ꯑꯗꯨꯝ ꯐꯗꯧꯔꯤꯕ ꯍꯣꯏ ꯑꯗꯣꯏꯗꯤ ꯑꯗꯨ ꯇꯧꯔꯒꯗꯤ ꯅꯨꯃꯤꯠ ꯍꯨꯝꯅꯤꯁꯤ ꯇꯥꯡ ꯇꯔꯥ ꯑꯣꯏꯔꯒꯗꯤ ꯅꯨꯃꯤꯠ ꯍꯨꯝꯅꯤ ꯆꯪꯉꯒꯗꯤ ꯇꯥꯡ ꯇꯔꯥ ꯍꯨꯝꯗꯣꯏꯕꯥꯎꯅꯦꯕꯀꯣ ꯑꯗꯨꯁꯨ ꯑꯗꯨꯝ ꯌꯥꯕ ꯅꯠꯇ꯭ꯔꯣ ꯑꯣ ꯑꯗꯣ ꯑꯩꯈꯣꯏ ꯂꯥꯛꯑꯒꯗꯤ ꯅꯨꯄꯥ ꯂꯥꯛꯑꯒꯗꯤ ꯑꯩꯈꯣꯏ ꯇꯔꯥ ꯂꯥꯛꯀꯅꯤꯕꯀꯣ ꯑꯗ ꯅꯨꯄꯤꯒꯩ ꯌꯥꯎꯔꯒꯗꯤ ꯃꯤ ꯇꯔꯥꯅꯤꯊꯣꯏ ꯍꯥꯏꯕꯩ ꯋꯥꯅꯤ ꯑꯗꯨꯒ ꯑꯩꯈꯣꯏ ꯇꯔꯥꯁꯤꯅ ꯅꯨꯃꯤꯠ ꯍꯨꯝꯅꯤꯗ ꯂꯣꯏꯁꯤꯜꯂꯒ ꯈꯔꯗꯤ ꯑꯗꯨꯝ ꯌꯦꯡꯖꯔꯝꯃꯒꯦ ꯍꯥꯏ ꯇꯥꯔꯦ ꯑꯗꯨꯗꯤ ꯑꯩꯈꯣꯏꯗꯤ ꯅꯣꯡꯃꯩ ꯈꯨꯂꯪꯗ ꯁꯥꯕꯤꯗꯣꯏꯔ ꯅꯠꯇ꯭ꯔꯒ ꯀꯩꯅꯣ ꯑꯣꯏꯅ ꯂꯧꯗ ꯑꯣꯏꯅ ꯄꯤꯒꯦ ꯍꯥꯏꯔꯥ ꯑꯗꯨꯗꯤ ꯂꯧꯗ ꯁꯥꯔꯒꯗꯤ ꯀꯩꯅꯣ ꯍꯥꯏꯔꯛ ꯇꯥꯔꯦ ꯂꯨꯄꯥ ꯂꯤꯁꯤꯡ ꯃꯔꯤ ꯃꯔꯤ ꯃꯌꯥ ꯑꯗꯨꯃꯥꯏ ꯂꯥꯛꯑꯅꯤ ꯑꯩꯈꯣꯏꯅ ꯍꯩꯊꯥ ꯄꯣꯊꯥ ꯑꯩꯈꯣꯏꯅ ꯀꯩꯅꯣ ꯇꯧꯖꯔꯒꯗꯤ

ꯑꯗꯣꯏꯗꯤ ꯂꯨꯄꯥ ꯂꯤꯁꯤꯡ ꯇꯔꯥ ꯇꯔꯨꯛ ꯑꯗꯨꯃꯥꯏ ꯇꯥꯔꯝꯃꯅꯤ ꯒꯥꯔꯤ ꯌꯥꯎꯔꯦ ꯑꯗꯨ ꯈꯨꯠꯆꯨ ꯈꯨꯠꯂꯥꯏ ꯈꯨꯠꯆꯨ ꯈꯨꯠꯂꯥꯏ ꯀꯩꯀꯩꯖꯨ ꯑꯩꯈꯣꯏꯅ ꯂꯣꯏꯃꯛ ꯂꯩꯅꯣ ꯇꯧꯔꯛꯑꯗꯧꯅꯤ ꯄꯣꯔꯛꯑꯗꯧꯅꯤ

ꯑꯗꯨꯅꯦ ꯍꯥꯏꯖꯦ ꯂꯧ ꯁꯉꯝꯗ ꯂꯤꯁꯤꯡ ꯃꯔꯤ ꯆꯠꯂꯦ ꯑꯗꯨꯗꯤ ꯂꯧ ꯁꯉꯝ ꯃꯔꯤꯗꯗꯤ ꯂꯤꯁꯤꯡ ꯇꯔꯥꯇꯔꯨꯛ ꯑꯗꯨꯃꯥꯏ ꯇꯥꯔꯝꯃꯅꯤ ꯍꯩꯊꯥ ꯄꯣꯊꯥ ꯑꯩꯈꯣꯏꯅ ꯎꯝ ꯑꯩꯈꯣꯏꯅ ꯅꯨꯃꯤꯠ ꯍꯨꯝꯅꯤꯗꯤ ꯀꯩꯅꯣ ꯆꯪꯉꯅꯤ ꯑꯗꯨꯒ ꯒꯥꯔꯤ ꯀꯩꯀꯩꯗꯤ ꯑꯩꯈꯣꯏꯅ ꯄꯣꯔꯛꯀꯗꯧ ꯅꯠꯇꯤꯌꯦ ꯃꯣꯏꯅ ꯇꯧꯖꯒꯗꯧꯅꯤ ꯒꯥꯔꯤ ꯀꯩꯀꯩꯗꯨꯗꯤ ꯎꯝ ꯍꯣꯏ ꯍꯣꯏ ꯎꯝ

ꯍꯣꯏ ꯑꯗꯣꯏꯗꯤ ꯌꯥꯅꯤꯀꯣ ꯊꯝꯃꯒꯦ ꯊꯝꯃꯒꯦ